ꯍꯜꯂꯣ ꯑꯥ ꯃꯥꯅꯦ ꯃꯥꯅꯦ ꯍꯥꯏꯕꯤꯔꯛꯑꯣ ꯃꯃꯟꯁꯦ ꯄꯣꯠꯇꯨꯒꯤ ꯀ꯭ꯋꯥꯂꯤꯇꯤ ꯃꯇꯨꯡꯏꯟꯅ ꯈꯦꯅꯩ ꯂꯣꯏꯅ ꯐꯪꯒꯅꯤ ꯄꯣꯠ ꯆꯩꯗꯣ ꯀꯧꯅꯥ ꯐꯛꯁꯦ ꯂꯨꯄꯥ ꯆꯥꯃꯒ ꯃꯔꯤꯐꯨꯗꯒꯤ ꯍꯧꯔꯒ ꯆꯃꯉꯥ ꯆꯥꯇꯔꯨꯛꯐꯥꯎꯕ ꯂꯩ ꯑꯥ ꯂꯩ ꯂꯩ ꯑꯗꯨ ꯃꯃꯟꯖꯁꯨ ꯑꯗꯨꯝ ꯈꯦꯅꯔꯛꯀꯅꯤ ꯇꯨꯄꯤꯁꯦ ꯆꯅꯤ ꯌꯥꯡꯈꯩꯗꯒꯤꯅ ꯆꯍꯨꯝꯐꯥꯎꯕ ꯑꯗꯨꯃꯥꯏꯅ ꯂꯩ ꯑꯣ ꯂꯥꯛꯄꯤꯔꯣ ꯂꯥꯛꯄꯤꯔꯣ